ꯍꯜꯂꯣ ꯑꯥ ꯍꯥꯏꯕꯤꯌꯨ ꯍꯥꯏꯕꯤꯌꯨ

ꯂꯥꯛꯄꯒꯤꯗꯤ ꯑꯗꯨꯝ ꯑꯃ ꯃꯇꯝ ꯑꯃꯗ ꯍꯦꯛꯇ ꯂꯥꯛꯑꯁꯨ ꯌꯥꯏꯌꯦꯕꯀꯣ ꯑꯗꯣꯝꯅ ꯁꯪꯕ ꯃꯇꯝ ꯑꯃꯗ ꯂꯥꯛꯄꯤꯔꯣ ꯌꯥꯏ ꯂꯥꯛꯄꯒꯤꯕꯨꯗꯤ ꯉꯁꯤꯗꯤ ꯊꯦꯡꯉꯃꯤꯅ ꯅꯨꯡꯉꯥꯏꯔꯔꯣꯏꯕꯀꯣ ꯍꯌꯦꯡ ꯂꯩꯅꯤ ꯑꯄꯥꯝꯕ ꯑꯃ ꯑꯗꯨꯝ ꯌꯥꯒꯅꯤ

ꯑꯥ ꯄꯣꯠꯇꯨꯗꯩ ꯈꯔ ꯐꯕ ꯈꯜꯂꯗꯤ ꯄꯩꯁꯥ ꯈꯔ ꯍꯥꯞꯅꯕ ꯇꯥꯔꯦ ꯍꯥꯟꯅꯒꯤ ꯑꯗꯨꯝꯕ ꯂꯧꯔꯗꯤ ꯍꯥꯞꯇ꯭ꯔꯁꯨ ꯌꯥꯏ

ꯑꯥ ꯂꯩꯅꯤ ꯂꯩꯅꯤ ꯂꯩꯅꯤ ꯂꯩꯅꯤ ꯂꯩꯅꯤ ꯅꯍꯥꯟꯒꯤꯗꯨꯗꯤ ꯑꯩ ꯃꯤ ꯃꯌꯥꯝ ꯑꯃꯒꯤ ꯊꯕꯛꯅꯤꯅ ꯀꯥꯎꯔꯦ ꯀꯌꯥꯅꯣ ꯑꯝꯇ ꯅꯤꯡꯁꯤꯕꯤꯔꯛꯎꯅꯦ

ꯍꯣꯏ ꯍꯣꯏ ꯑꯗꯩ ꯈꯔ ꯐꯕ ꯂꯧꯔꯗꯤ ꯄꯩꯁꯥ ꯈꯔ ꯍꯥꯞꯄꯤꯕ ꯇꯥꯔꯦ ꯑꯗꯨꯒ ꯍꯥꯟꯅꯒꯤ ꯑꯗꯨꯝꯕ ꯂꯧꯔꯒꯗꯤ ꯀꯩꯁꯨ ꯀꯥꯏꯗꯦ ꯍꯥꯞꯇ꯭ꯔꯁꯨ ꯑꯥ ꯂꯩꯅꯤ ꯂꯩꯅꯤ ꯃꯆꯨꯕꯨꯗꯤ ꯂꯣꯏ ꯁꯨꯅꯕ ꯂꯩꯅꯤ ꯌꯥꯏ ꯌꯥꯏ ꯂꯥꯛꯄꯤꯌꯨ ꯂꯥꯛꯄꯤꯌꯨ ꯌꯥꯅꯤ ꯍꯣꯏ ꯍꯣꯏ ꯐꯅꯤ ꯐꯅꯤ ꯂꯥꯛꯄꯤꯌꯨ ꯌꯥꯔꯦꯀꯣ